ꯑꯩꯅ ꯅꯍꯥꯟꯗꯣ ꯑꯆꯥ ꯑꯊꯛ ꯈꯔ ꯑꯣꯗꯔ ꯇꯧꯕꯗꯨ ꯆꯧꯒ ꯄꯤꯖꯥ ꯑꯣꯗꯔ ꯇꯧꯕꯗꯨ ꯑꯩꯅ ꯍꯟꯕꯤꯔꯛꯈ꯭ꯔꯕꯅꯦ ꯃꯔꯝꯗꯤ ꯗ ꯇꯦꯁ ꯇꯦꯁꯇꯨꯁꯨ ꯑꯩꯅ ꯄꯥꯝꯕ ꯌꯧꯗꯦ ꯑꯗꯨꯒ ꯇꯦꯁꯈꯛꯇ ꯅꯠꯇꯦ ꯍꯥꯏꯕꯗꯤ ꯃꯅꯝ ꯈꯔ ꯏꯁꯃꯦꯜ ꯀꯣ ꯑꯩꯅ ꯄꯥꯝꯗꯕ ꯏꯁꯃꯦꯜ ꯈꯔ ꯂꯩꯑꯕ ꯀꯣ ꯑꯗꯨꯒꯤ ꯑꯩꯅ ꯔꯤꯇꯔꯟ ꯇꯧꯕꯅꯦ ꯁꯥꯎꯕꯤꯒꯅꯨ ꯑꯗꯨ ꯍꯥꯏꯕꯗꯤ ꯑꯩꯅꯁꯨ ꯄꯩꯁꯥ ꯇꯤꯡꯅ ꯑꯣꯗꯔ ꯇꯧꯕꯅꯤꯅ ꯑꯩꯅ ꯄꯥꯝꯕ ꯅꯠꯇꯕꯒꯤ ꯑꯩꯅ ꯍꯟꯕꯤꯔꯛꯄꯅꯦꯕ ꯍꯥꯏꯕꯗꯤ ꯑꯩꯅ ꯂꯥꯏꯛ ꯑꯩꯅ ꯄꯥꯝꯕꯃꯛꯇꯨꯗꯤ ꯊꯣꯛꯇ꯭ꯔꯦꯕ ꯀꯣ ꯑꯗꯨꯒꯤ ꯑꯩꯅ ꯔꯤꯇꯔꯟ ꯇꯧꯕꯅꯦ ꯑꯗꯨ ꯍꯥꯏꯕꯗꯤ ꯃꯊꯪꯗꯗꯤ ꯑꯩꯅ ꯄꯥꯝꯕꯃꯛ ꯈꯔ ꯑꯩꯅ ꯄꯥꯝꯕ ꯏꯁꯇꯥꯏꯜꯗ ꯑꯩ ꯍꯥꯏꯔꯛꯀꯦ ꯑꯗꯨꯒ ꯅꯣꯏꯅ ꯁꯦꯝꯕꯤꯔꯛꯅꯕ ꯅꯤꯡꯁꯤꯡꯖꯕꯅꯦ ꯍꯣꯏ ꯊꯥꯎꯒꯨꯝꯕꯁꯨ ꯈꯔ ꯌꯥꯝꯅ ꯍꯥꯞꯄ ꯄꯥꯝꯗꯦ ꯑꯗꯨꯒ ꯁꯣꯜ ꯊꯨꯝꯁꯨ ꯈꯔ ꯌꯥꯛꯃꯜꯂꯦ ꯑꯗꯨꯅ ꯑꯗꯨꯁꯨ ꯌꯥꯝꯃꯜꯂꯦ ꯍꯥꯏꯅ ꯍꯥꯏꯔꯛꯄꯅꯦ ꯑꯗꯨ ꯃꯊꯪꯗꯗꯤ ꯐꯖꯅ ꯁꯥꯔꯕꯤꯁꯁꯨ ꯇꯧꯕꯤꯔꯛꯑꯣ ꯐꯖꯅꯁꯨ ꯁꯦꯝꯕꯤꯔꯛꯑꯣ ꯍꯥꯏꯅ ꯔꯤꯀ꯭ꯋꯦꯁ ꯇꯧꯖꯒꯦ